ꯑꯩꯅ ꯍꯧꯖꯤꯛ ꯐꯥꯎꯕꯗ ꯁꯩꯔꯦꯡ ꯋꯥꯔꯤ ꯀꯌꯥ ꯑꯃ ꯅꯣꯕꯦꯜꯒꯨꯝꯕꯁꯨ ꯀꯌꯥ ꯑꯃ ꯏꯕ ꯂꯩꯈ꯭ꯔꯦ ꯍꯥꯏꯔꯤꯕ ꯅꯣꯕꯦꯜꯁꯤꯡ ꯑꯗꯨ ꯃꯌꯥꯝꯅ ꯄꯥꯝꯅ ꯑꯃꯗꯤ ꯑꯣꯏꯈꯤ ꯑꯩꯅ ꯏꯒꯤꯕ ꯅꯣꯕꯦꯜ ꯑꯃꯒꯤ ꯃꯃꯤꯡ ꯍꯥꯏꯕ ꯇꯥꯔꯒꯗꯤ ꯅꯪ ꯆꯦꯜꯂꯨ ꯑꯩ ꯇꯥꯟꯅꯔꯛꯀꯦ ꯍꯥꯏꯔꯤꯕ ꯅꯣꯕꯦꯜ ꯑꯁꯤꯅꯤ ꯃꯁꯤ ꯇꯥ ꯀꯕꯣꯛꯂꯩ ꯏꯅꯥꯎꯆꯥꯗ ꯕꯦꯖ ꯇꯧꯔꯒ ꯏꯒꯤꯕ ꯅꯣꯕꯦꯜ ꯑꯃꯈꯛꯇꯪꯅꯤ ꯑꯩ ꯍꯧꯖꯤꯛ ꯍꯧꯖꯤꯛꯀꯤ ꯍꯧꯖꯤꯛ ꯐꯥꯎꯕꯗꯣ ꯀꯅꯥꯒꯨꯝꯕ ꯑꯃꯒꯤꯗꯃꯛ ꯋꯥꯔꯦꯡ ꯁꯩꯔꯦꯡ ꯏꯈꯤꯕꯗꯤ ꯂꯩꯇ꯭ꯔꯤ ꯑꯗꯨꯕꯨ ꯇꯨꯡꯗ ꯏꯒꯦ ꯍꯥꯏꯅꯗꯤ ꯈꯜꯂꯤ